ꯚꯥꯔꯠꯀꯤ ꯂꯩꯉꯥꯛꯄ ꯃꯥꯒꯤ ꯂꯩꯉꯥꯛꯂꯣꯏ ꯁꯤꯡꯁꯤꯗ ꯑꯩꯈꯣꯏꯅ ꯑꯐꯕ ꯑꯆꯨꯝꯕ ꯑꯃꯗꯤ ꯚꯥꯔꯠ ꯍꯥꯏꯕ ꯂꯩꯕꯥꯛꯁꯦ ꯍꯦꯟꯅ ꯆꯥꯎꯈꯠꯄ ꯑꯣꯏꯍꯟꯒꯦ ꯍꯥꯏꯕ ꯇꯥꯔꯗꯤ ꯃꯥꯒꯤ ꯃꯥꯒꯤ ꯃꯇꯝ ꯃꯇꯝꯒꯤ ꯄꯥꯜꯂꯤꯕ ꯂꯩꯉꯥꯛꯂꯣꯟꯒꯤ ꯃꯈꯥ ꯄꯣꯜꯂꯤ ꯍꯥꯏꯅ ꯍꯥꯏꯖꯅꯤꯡꯉꯤ ꯃꯔꯝ ꯑꯁꯤꯅ ꯃꯇꯝ ꯃꯇꯝꯒꯤ ꯄꯥꯜꯂꯤꯕ ꯂꯩꯉꯥꯛꯄꯁꯤꯡꯁꯤꯅ ꯑꯆꯨꯝꯕ ꯑꯐꯕ ꯂꯝꯕꯦꯟꯗ ꯄꯨꯕꯤꯗꯨꯅ ꯚꯥꯔꯠ ꯍꯥꯏꯕ ꯑꯁꯦ ꯑꯐꯕ ꯂꯝꯕꯦꯟꯗ ꯑꯃꯗꯤ ꯄ꯭ꯔꯤꯊꯤꯕꯤꯒꯤ ꯃꯥꯏꯌꯣꯛꯅꯕ ꯃꯇꯝꯗ ꯚꯥꯔꯠꯅ ꯃꯥꯡꯖꯤꯟ ꯊꯥꯅ ꯆꯠꯍꯟꯅꯤꯡꯉꯤ ꯑꯗꯨꯅ ꯑꯩꯈꯣꯏꯅ ꯚꯥꯔꯠ ꯑꯁꯤ ꯒꯅꯇꯟꯇ꯭ꯔ ꯆꯠꯄ ꯂꯩꯕꯥꯛ ꯑꯃꯅꯤ ꯑꯗ ꯒꯅꯇꯟꯇ꯭ꯔ ꯆꯠꯄ ꯂꯩꯕꯥꯛ ꯑꯃꯗ ꯄ꯭ꯔꯖꯥꯁꯤꯡꯒꯤ ꯑꯄꯥꯝꯕ ꯄꯥꯝꯗꯕ ꯃꯈꯣꯏꯒꯤ ꯐ꯭ꯔꯤꯗꯝ ꯑꯣꯐ ꯏꯁꯄꯤꯁ ꯐ꯭ꯔꯤꯗꯝ ꯑꯣꯐ ꯑꯦꯛꯁꯄ꯭ꯔꯦꯁ ꯂꯩꯒꯅꯤ ꯃꯔꯝ ꯑꯁꯤꯅ ꯒꯅꯇꯟꯇ꯭ꯔ ꯆꯠꯄ ꯑꯃꯗ ꯑꯐꯕ ꯑꯆꯨꯝꯕ ꯂꯩꯕꯥꯛꯄꯨ ꯑꯄꯨꯟꯕ ꯃꯥꯏꯀꯩꯗ ꯄꯨꯕ ꯍꯥꯏꯕꯁꯤ ꯂꯩꯕꯥꯛꯇꯨꯒꯤ ꯂꯩꯉꯥꯛꯂꯣꯏꯒꯤ ꯃꯊꯧꯅꯤ ꯃꯔꯝ ꯑꯁꯤꯅ ꯑꯩꯈꯣꯏꯅ ꯒꯅꯇꯟꯇ꯭ꯔ ꯆꯠꯄ ꯂꯩꯕꯥꯛꯁꯤꯗ ꯑꯐꯕ ꯇꯨꯡꯗ ꯂꯥꯛꯀꯗꯧꯕ ꯃꯤꯔꯣꯟꯒꯤꯗꯃꯛꯇ ꯍꯦꯟꯅ ꯆꯥꯎꯈꯠꯄ ꯑꯐꯕ ꯑꯣꯏꯅꯕ ꯑꯐꯕ ꯊꯕꯛ ꯇꯧꯍꯟꯅꯤꯡꯉꯤ ꯑꯗꯨꯒ ꯑꯃꯔꯣꯝꯗꯁꯨ ꯑꯃꯨꯛ ꯁꯔꯀꯥꯔ ꯄꯥꯏꯔꯤꯕꯁꯤꯡꯅ ꯇꯨꯡꯒꯤ ꯌꯦꯡꯕꯤꯗꯅ ꯏꯁꯥ ꯈꯛꯇꯒꯤ ꯌꯦꯡꯂꯒ ꯊꯕꯛ ꯇꯧꯕꯁꯨ ꯇꯧꯍꯟꯅꯤꯡꯗꯦ ꯑꯗꯨꯅ ꯒꯅꯇꯟꯇ꯭ꯔ ꯆꯠꯄ ꯂꯩꯕꯥꯛ ꯑꯃꯗ ꯄ꯭ꯔꯖꯥꯁꯤꯡꯕꯨ ꯑꯐꯕ ꯂꯝꯕꯦꯟꯗ ꯍꯦꯟꯅ ꯆꯥꯎꯈꯠꯄ ꯑꯣꯏꯅꯕ ꯍꯣꯠꯅꯕꯗ ꯂꯩꯉꯥꯛꯀꯤ ꯑꯆꯧꯕ ꯊꯧꯗꯥꯡ ꯂꯩ ꯍꯥꯏꯖꯅꯤꯡꯉꯤ ꯑꯗꯨꯒ ꯑꯃꯅ ꯑꯩꯈꯣꯏꯅ ꯑꯩꯈꯣꯏꯒꯤ ꯈꯨꯗꯣꯡ ꯆꯥꯕ ꯇꯁꯦꯡꯅ ꯍꯥꯏꯔ ꯀꯥꯟꯗ ꯂꯩꯉꯥꯛꯏꯕ ꯑꯩꯈꯣꯏꯅ ꯄꯥꯝꯖꯕ ꯂꯩꯉꯥꯛꯂꯣꯏ ꯑꯣꯏꯕ ꯂꯨꯆꯤꯡꯕ ꯑꯃꯒ ꯑꯩꯈꯣꯏꯅ ꯎꯟꯅꯕ ꯃꯇꯝꯗ ꯎꯟꯅꯕꯒꯤ ꯈꯨꯗꯣꯡ ꯆꯥꯕꯁꯦ ꯐꯪꯂꯒꯗꯤ ꯃꯈꯣꯏꯗ ꯑꯩꯈꯣꯏꯅ ꯍꯥꯏꯅꯤꯡꯕ ꯋꯥ ꯑꯗꯨꯛꯀꯤ ꯃꯇꯤꯛ ꯂꯩ ꯀꯩꯒꯤꯅꯣ ꯍꯥꯏꯕ ꯃꯇꯝꯗ ꯃꯅꯤꯄꯨꯔ ꯑꯃ ꯍꯥꯏꯕ ꯑꯁꯤ ꯚꯥꯔꯠ ꯍꯥꯏꯕ ꯂꯩꯕꯥꯛꯁꯤꯒꯤ ꯑꯩꯈꯣꯏꯒꯤ ꯃꯁꯥ ꯑꯃꯅꯤ ꯃꯅꯤꯄꯨꯔ ꯌꯥꯎꯗꯅ ꯚꯥꯔꯠ ꯑꯃ ꯃꯄꯨꯡ ꯐꯥꯕ ꯅꯠꯇꯦ ꯑꯗꯨꯅ ꯂꯝ ꯑꯃ ꯆꯥꯎꯈꯠꯄ ꯍꯥꯏꯕꯁꯦ ꯂꯝꯗꯝꯗꯨꯒꯤ ꯄ꯭ꯔꯖꯥꯁꯤꯡꯗꯣ ꯆꯥꯎꯈꯠꯂ ꯀꯥꯟꯗ ꯂꯝꯗꯝꯗꯨꯃ ꯆꯥꯎꯈꯠꯀꯗꯣꯏꯅꯤ ꯑꯗꯨꯅ ꯑꯩꯅ ꯀꯔꯤꯒꯨꯝꯕ ꯂꯩꯉꯥꯛꯂꯣꯏꯒꯤ ꯂꯨꯆꯤꯡꯕ ꯑꯃꯒ ꯎꯅꯤꯡꯕ ꯇꯥꯔꯕꯗꯤ ꯑꯩꯅ ꯋꯥꯍꯪ ꯀꯌꯥ ꯑꯃ ꯍꯪꯅꯤꯡꯉꯤ ꯋꯥꯍꯪꯁꯤꯡꯗꯨꯒꯤ ꯃꯌꯥꯝꯁꯤꯡꯗꯨꯒꯤ ꯃꯔꯛꯇꯒꯤ ꯍꯦꯟꯅ ꯃꯔꯨ ꯑꯣꯏꯕ ꯑꯩꯅ ꯍꯥꯏꯅꯤꯡꯕ ꯋꯥꯍꯪꯁꯤꯡ ꯋꯥꯍꯪ ꯍꯪꯅꯤꯡꯕ ꯋꯥꯍꯪꯁꯤꯡꯗꯤ ꯂꯩꯕꯥꯛꯁꯤꯗ ꯇꯪꯗꯨ ꯂꯩꯇꯥꯅ ꯂꯩꯍꯟꯕꯤꯕ ꯃꯅꯤꯄꯨꯔ ꯍꯥꯏꯕ ꯏꯁꯇꯦꯠꯁꯤꯗ ꯍꯧꯖꯤꯛ ꯍꯧꯖꯤꯛ ꯊꯣꯛꯏꯕ ꯏꯔꯥꯡꯁꯤ ꯃꯄꯨꯡ ꯐꯥꯅ ꯂꯣꯏꯁꯤꯟꯕ ꯑꯗꯨꯒ ꯂꯣꯏꯅꯅ ꯑꯥꯏꯟ ꯑꯃ ꯂꯩ ꯍꯥꯏꯕꯁꯦ ꯃꯅꯤꯄꯨꯔꯒꯤ ꯄ꯭ꯔꯖꯥꯁꯤꯡꯗ ꯃꯌꯦꯛ ꯁꯦꯡꯅ ꯈꯪꯍꯟꯕꯤꯕ ꯑꯗꯨꯒ ꯂꯣꯏꯅꯅ ꯚꯥꯔꯠ ꯑꯃ ꯆꯥꯎꯈꯠꯄ ꯍꯥꯏꯕꯁꯦ ꯃꯅꯤꯄꯨꯔ ꯌꯥꯎꯗꯅꯗꯤ ꯆꯥꯎꯈꯠꯄ ꯌꯥꯒꯗꯧꯕ ꯅꯠꯇꯦ ꯚꯥꯔꯠ ꯍꯥꯏꯕꯁꯤ ꯆꯥꯎꯈꯠꯄ ꯃꯇꯝꯗ ꯚꯥꯔꯠ ꯑꯃ ꯑꯣꯏꯕ ꯃꯇꯝꯗ ꯃꯅꯤꯄꯨꯔꯒꯤꯁꯨ ꯑꯆꯧꯕ ꯊꯧꯗꯥꯡ ꯂꯩ ꯃꯔꯝ ꯑꯁꯤꯅ ꯃꯅꯤꯄꯨꯔ ꯍꯥꯏꯕ ꯏꯁꯇꯦꯠ ꯑꯃ ꯑꯗꯨꯛꯀꯤ ꯃꯇꯤꯛ ꯇꯪꯗꯨ ꯂꯩꯇꯥꯅ ꯍꯤꯡꯍꯟꯕ ꯑꯃꯗꯤ ꯑꯥꯏꯟ ꯑꯃ ꯂꯣ ꯑꯃ ꯂꯩ ꯍꯥꯏꯕꯒꯤ ꯑꯁꯦꯡꯕ ꯃꯁꯛꯇꯣ ꯎꯠꯄ ꯄꯥꯝꯃꯤ ꯑꯃꯗꯤ ꯎꯠꯄꯤꯌꯨ ꯍꯥꯏꯕ ꯋꯥꯍꯪꯁꯦ ꯑꯩ ꯃꯈꯣꯏꯒꯤ ꯂꯨꯆꯤꯡꯕꯁꯤꯡꯗ ꯎꯟꯅꯕ ꯃꯇꯝꯗ ꯍꯪꯖꯅꯤꯡꯕ ꯋꯥꯐꯝꯅꯤ